ꯕꯦꯟꯒꯤ ꯀꯥꯀꯥꯁꯤꯗ ꯑꯩꯅ ꯀꯔꯤꯒꯨꯝꯕ ꯑꯃꯇꯪ ꯍꯥꯏꯖꯒꯦ ꯇꯧꯕꯅꯦ ꯑꯗꯨꯗꯤ ꯍꯌꯦꯡꯁꯤꯕꯨ ꯍꯌꯦꯡꯁꯦ ꯑꯩꯒꯤ ꯏꯎꯄ꯭ꯋꯥꯒꯤ ꯏꯝꯐꯥꯜꯗ ꯃꯥꯒꯤ ꯍꯣꯁꯇꯦꯜ ꯑꯃꯗ ꯊꯤꯟꯗꯣꯛ ꯊꯤꯟꯖꯤꯟ ꯇꯧꯕꯒꯤꯗꯃꯛꯇ ꯆꯠꯄꯤꯕ ꯌꯥꯒꯗ꯭ꯔꯥ ꯍꯥꯏꯅ ꯑꯩꯅ ꯍꯥꯏꯖꯅꯤꯡꯕ ꯑꯗꯨ ꯀꯥꯀꯥꯅ ꯀꯔꯤꯒꯨꯝꯕ ꯌꯥꯕꯤꯔꯕ ꯇꯥꯔꯒꯗꯤ ꯑꯩꯈꯣꯏ ꯏꯃꯨꯡꯗꯒꯤ ꯑꯩꯈꯣꯏ ꯃꯤꯑꯣꯏ ꯃꯔꯤ ꯑꯃ ꯆꯠꯄ ꯇꯥꯏ ꯑꯗꯨꯅ ꯀꯥꯀꯥꯒꯤ ꯆꯠꯊꯣꯛ ꯆꯠꯁꯤꯟꯒꯤ ꯆꯥꯔꯖꯁꯤ ꯀꯌꯥꯝ ꯂꯧꯒꯗꯕꯅꯣ ꯑꯗꯨꯒ ꯍꯥꯏꯕꯗꯨꯃꯇꯪ ꯍꯥꯏꯕꯤꯔꯛꯑꯣ ꯑꯗꯨꯒ ꯑꯗꯨꯒ ꯑꯩꯈꯣꯏ ꯍꯧꯖꯤꯛ ꯑꯩꯈꯣꯏ ꯂꯩꯐꯝꯁꯤꯅ ꯀꯛꯆꯤꯡ ꯋꯥꯏꯔꯤ ꯁꯦꯅꯥꯄꯇꯤ ꯂꯩꯀꯥꯏ ꯑꯁꯤꯗꯅꯦ ꯑꯗꯨꯅ ꯑꯊꯨꯕ ꯃꯇꯝꯗ ꯀꯥꯀꯥꯅ ꯑꯃꯨꯛꯇꯪ ꯃꯔꯣꯟ ꯃꯔꯤꯗꯣ ꯑꯝꯇ ꯍꯥꯏꯕꯤꯔꯛꯑꯣ ꯍꯥꯏꯅ ꯍꯥꯏ